ꯍꯧꯖꯤꯛ ꯃꯣꯔꯦ ꯇꯥꯎꯟꯗ ꯂꯩꯔꯤꯕ ꯃꯐꯝ ꯑꯁꯤꯗ ꯂꯂꯣꯜ ꯏꯇꯤꯛꯀꯤꯗꯃꯛꯇ ꯍꯧꯖꯤꯛ ꯑꯩꯈꯣꯏꯅ ꯀꯩꯁꯨ ꯄꯥꯡꯊꯣꯛꯄ ꯉꯝꯗ꯭ꯔꯦ ꯃꯔꯝꯗꯤ ꯁꯤꯒꯤ ꯂꯥꯟꯁꯦ ꯍꯦꯛꯇ ꯑꯌꯥꯕ ꯄꯨꯔꯛꯅꯤ ꯍꯥꯏꯕꯁꯨ ꯂꯩꯇꯦ ꯑꯗꯨ ꯍꯥꯟꯅꯗꯤ ꯂꯂꯣꯜ ꯏꯇꯤꯛꯇꯁꯨ ꯌꯥꯔꯝꯕꯅꯤ ꯑꯗꯨ ꯌꯥꯁꯨ ꯌꯥꯈꯤꯗ꯭ꯔꯦ ꯏꯔꯥꯡ ꯑꯃꯒꯤꯗꯃꯛꯇ ꯑꯗꯣ ꯍꯥꯟꯅꯗꯤ ꯑꯇꯣꯞ ꯑꯇꯣꯞꯄ ꯂꯝꯗꯒꯤ ꯂꯥꯛꯑꯒ ꯂꯂꯣꯜ ꯏꯇꯤꯛꯀꯤꯁꯨ ꯂꯥꯛꯄꯅꯦ ꯑꯗꯨꯕꯨ ꯍꯧꯖꯤꯛꯇꯤ ꯀꯩꯁꯨ ꯄꯥꯡꯊꯣꯛꯄ ꯉꯝꯈꯤꯗ꯭ꯔꯦ ꯁꯤꯗ